ꯑꯩꯅ ꯕꯤꯖꯤꯅꯦꯁ ꯑꯃ ꯇꯧꯔꯕꯗꯤ ꯌꯦꯟ ꯕꯣꯏꯂꯔ ꯑꯃꯗꯤ ꯉꯥꯅꯨ ꯂꯣꯏꯕ ꯄꯥꯝꯃꯤ ꯃꯔꯝꯗꯤ ꯃꯅꯤꯄꯨꯔꯗ ꯌꯦꯟ ꯕꯣꯏꯂꯔꯁꯤ ꯐꯪꯕꯗ ꯌꯥꯝ ꯋꯥꯏ ꯍꯥꯏꯕꯗꯤ ꯃꯔꯥꯡ ꯀꯥꯏꯅ ꯐꯪꯗꯦ ꯑꯃꯗꯤ ꯉꯥꯅꯨꯁꯤꯡ ꯑꯁꯤꯁꯨ ꯈꯔ ꯐꯪꯕꯗ ꯃꯔꯥꯡ ꯀꯥꯏꯅ ꯐꯪꯗꯦ ꯑꯗꯨꯅ ꯑꯩ ꯍꯦꯟꯅ ꯊꯣꯏꯅ ꯂꯣꯏꯕ ꯄꯥꯝꯕꯅꯤ